ꯑꯥ ꯍꯥꯏꯕꯤꯎ ꯑꯣ ꯎꯝ ꯌꯥꯝ ꯐꯔꯦ ꯑꯣ ꯐꯪꯒꯅꯤ ꯐꯪꯒꯅꯤ ꯑꯗꯨ ꯆꯦꯡꯒꯨꯝꯗꯨ ꯑꯥ ꯅꯪ ꯀꯔꯝꯕ ꯄꯥꯝꯂꯤꯕ ꯎꯗ ꯁꯧꯕ ꯄꯥꯝꯕ꯭ꯔꯥ ꯅꯠꯇ꯭ꯔꯒ ꯂꯩꯕꯥꯛꯇ ꯑꯩꯈꯣꯏꯒꯤ ꯏꯟꯈꯠꯂꯛꯄꯗꯨ ꯄꯥꯝꯕ꯭ꯔꯥ ꯄꯤꯒꯦꯅꯦ ꯂꯩꯅꯦ ꯆꯥꯁꯨ ꯆꯥꯔꯁꯤ ꯃꯍꯥꯎꯁꯨ ꯄꯤꯔꯒꯦ ꯃꯍꯥꯎꯁꯨ ꯑꯗꯨꯝ ꯂꯩꯕꯅꯤ ꯆꯥꯔ ꯃꯍꯥꯎ ꯈꯪꯒꯅꯤ ꯑꯗꯨ ꯌꯧꯁꯤꯜꯂꯛꯑꯗꯤ ꯑꯗꯨꯝ ꯍꯥꯏꯕꯤꯔꯛꯑꯣ ꯌꯥꯔꯦ ꯑꯁ ꯃꯥꯒꯤ ꯃꯥꯒꯤ ꯎꯝ ꯃꯐꯝ ꯃꯐꯝ ꯍꯥꯏꯕꯗꯤ ꯑꯃꯅ ꯑꯃ ꯀꯗꯥꯏꯗꯒꯤ ꯀꯦ ꯖꯤꯗꯅꯦ ꯆꯥꯝꯃꯉꯥ ꯑꯗꯒꯤ ꯆꯥꯇꯔꯨꯛ ꯆꯥꯇ꯭ꯔꯦꯠ ꯁꯨꯃꯥꯏꯅ ꯑꯗꯨꯝ ꯄꯤ ꯑꯩꯈꯣꯏ ꯑꯥ ꯂꯩꯄꯥꯛꯇ ꯁꯧꯕ ꯎꯗ ꯁꯧꯕꯗꯣ ꯃꯃꯜ ꯃꯥꯟꯅꯗꯦ ꯎꯝ ꯑꯗꯨꯝ ꯂꯩꯎ ꯌꯥꯏ ꯑꯗꯨꯒꯤ ꯑꯗꯨꯝ ꯃꯃꯜ ꯈꯔ ꯇꯥꯔꯁꯨ ꯑꯗꯨꯝ ꯃꯌꯥꯝ ꯂꯧꯕꯅꯤꯅ ꯑꯗꯨꯝ ꯆꯥꯅꯕ ꯄꯤꯒꯦ ꯎꯝ ꯌꯦꯡꯒꯦ ꯂꯩꯔꯦ ꯂꯥꯛꯑꯣ ꯌꯧꯁꯤꯜꯂꯛꯑꯣ ꯎꯝ ꯑꯗꯨꯒ ꯑꯗꯨꯝ ꯋꯥꯔꯤ ꯁꯥꯟꯅꯔꯁꯤ ꯂꯤꯁꯤꯡ ꯄꯤꯕꯁꯨ ꯄꯤꯒꯦ ꯆꯥꯝꯃꯉꯥ ꯄꯤꯕꯁꯨ ꯄꯤꯒꯦ ꯑꯗꯨꯝ ꯑꯗꯨꯒꯤ ꯃꯍꯥꯎꯁꯨ ꯊꯣꯡꯂꯒ ꯄꯤꯖꯔꯒꯦ ꯑꯩꯒꯤ ꯐ꯭ꯔꯦꯟꯁꯤꯞ ꯑꯃ ꯂꯥꯛꯄꯅꯤꯅ ꯐꯔꯦ ꯑꯗꯨꯗꯤ ꯌꯧꯁꯤꯜꯂꯛꯑꯣ ꯎꯝ ꯊꯝꯃꯦ ꯎꯝ